ꯑꯩ ꯉꯁꯤ ꯑꯣꯗꯔ ꯑꯃ ꯑꯃꯨꯛꯀ ꯍꯥꯞꯅꯤꯡꯉꯦ ꯑꯩꯒꯤ ꯆꯧꯒꯤ ꯂꯥꯏꯛ ꯇꯧꯔꯣ ꯃꯣꯃꯣꯁ ꯄ꯭ꯂꯦꯠ ꯑꯅꯤ ꯑꯗꯨꯒ ꯀꯣꯀꯥ ꯀꯣꯂꯥ ꯄꯦꯛ ꯑꯆꯧꯕ ꯑꯆꯧꯕ ꯑꯗꯨ ꯇꯔꯥ ꯍꯥꯞꯄꯤꯌꯣ ꯑꯩ ꯍꯧꯖꯤꯛ ꯑꯩꯒꯤ ꯂꯩꯐꯝꯗꯣ ꯍꯥꯟꯅꯒꯤ ꯃꯥꯟꯅꯗ꯭ꯔꯦꯀꯣ ꯑꯩ ꯍꯣꯡꯗꯣꯛꯈ꯭ꯔꯦ ꯑꯩꯒꯤ ꯂꯩꯐꯝꯗꯣꯀꯣ ꯑꯅꯧꯕꯁꯦ ꯍꯧꯖꯤꯛꯁꯦ ꯑꯩ ꯀꯔꯣꯟ ꯀꯔꯣꯟ ꯁꯦꯅꯥꯄꯇꯤ ꯅꯤꯌꯔ ꯋꯦꯠꯇꯤꯡ ꯁꯦꯠ ꯑꯗꯨꯗ ꯂꯩꯌꯦꯕ ꯍꯧꯖꯤꯛ ꯑꯗꯣ ꯑꯩꯒꯤ ꯍꯧꯖꯤꯛꯁꯦ ꯑꯩ ꯑꯁꯤꯗ ꯍꯣꯡꯗꯣꯛꯈ꯭ꯔꯕꯅꯤꯅ ꯑꯗꯨꯝ ꯑꯣꯗꯔꯗꯣ ꯑꯁꯤꯗ ꯍꯧꯖꯤꯛꯇꯤ ꯑꯁꯤꯗ ꯂꯥꯛ ꯊꯤꯟꯕꯤꯕ ꯇꯥꯔꯦꯀꯣ ꯑꯩꯒꯤ ꯂꯩꯐꯝꯗꯣ ꯑꯗꯨꯅ ꯍꯥꯞꯆꯤꯟꯕꯤꯌꯣ